ꯑꯥ ꯇꯥꯏ ꯏꯇꯥꯎ ꯑꯥꯎ ꯅꯨꯡꯉꯥꯏꯔꯤ

ꯑꯁ ꯀꯩꯁꯨ ꯍꯣꯠꯅꯗꯦꯗ ꯑꯦꯛꯖꯥꯝ ꯃꯌꯥꯒꯤ ꯀꯔꯤꯒꯤ ꯁꯨꯝ ꯊꯕꯛ ꯈꯔ ꯆꯤꯟꯕ ꯈꯣꯠꯄ ꯑꯗꯨꯒꯨꯝꯕ ꯈꯔ ꯂꯩꯕ ꯃꯉꯥꯏꯔꯦ ꯑꯗꯣ ꯎꯟꯅꯗꯕꯁꯨ ꯀꯨꯏꯔꯕꯅꯤꯅ ꯀꯩꯅꯣꯝꯇꯪ ꯁꯨꯝ ꯆꯥꯁꯤꯗꯅ ꯃꯌꯥꯝ ꯄꯨꯜꯂꯒ

ꯑꯁ ꯌꯥꯔꯦꯗ ꯑꯩꯈꯣꯏ ꯅꯨꯄꯥ ꯉꯥꯛꯇ ꯑꯗꯨꯝ ꯇꯧꯔꯁꯤ ꯀꯩꯅꯣꯇꯧꯁꯤ ꯑꯩꯗꯤ ꯍꯥꯟꯅꯗꯩꯁꯨ ꯁꯤꯡꯖꯨ ꯕꯣꯔꯥꯁꯨ ꯈꯔꯗꯨꯝ ꯄꯥꯝꯕꯅꯤꯅ ꯁꯤꯡꯖꯨ ꯑꯣꯏꯅ ꯆꯥꯔꯁꯦ ꯑꯗꯣ ꯑꯥꯎ ꯁꯤꯡꯖꯨꯗꯣ ꯂꯩꯔꯒ ꯅꯝꯕꯣꯜꯗ ꯍꯥꯏꯊꯔꯒ ꯕꯣꯔꯥꯗꯨꯒ ꯇꯧꯔꯒ ꯑꯗꯨꯝ ꯆꯥꯔꯨꯁꯤꯀꯣ ꯑꯗꯣ ꯉꯁꯤꯃꯛ ꯉꯁꯤꯃꯛꯇꯤ ꯅꯨꯡꯉꯥꯏꯔꯔꯣꯏꯕ ꯀꯣ ꯑꯗꯣ ꯍꯌꯦꯡ ꯍꯥꯡꯆꯤꯠ ꯉꯁꯤ ꯁꯒꯣꯜꯁꯦꯜ ꯍꯌꯦꯡ ꯏꯔꯥꯏ ꯃꯊꯪ ꯊꯥꯡꯖ ꯑꯣ ꯅꯣꯡꯃꯥꯏꯖꯤꯡ ꯅꯨꯃꯤꯠ ꯅꯣꯡꯉꯥꯜꯂꯒ ꯁꯨꯇꯤ ꯂꯩꯕꯅꯤꯅ ꯊꯥꯡꯖ ꯅꯨꯃꯤꯠꯀꯤ ꯅꯨꯡꯗꯥꯡꯋꯥꯏꯔꯝꯗꯨꯗ ꯑꯗꯨꯗ ꯉꯥꯏꯍꯥꯛ ꯀꯩꯅꯣ ꯇꯧꯔꯒ ꯍꯥꯏꯊꯔꯨꯔꯁꯤ ꯑꯣ ꯑꯣ ꯑꯪ ꯌꯥꯏ ꯊꯝꯃꯒꯦ ꯀꯣ

ꯑꯣ